ꯑꯩꯍꯥꯛꯀꯤ ꯈ꯭ꯋꯥꯏꯗꯒꯤ ꯅꯤꯡꯁꯤꯡꯅꯤꯡꯉꯥꯏ ꯑꯣꯏꯕ ꯈꯣꯡꯆꯠ ꯑꯃ ꯍꯥꯏꯌꯣ ꯍꯥꯏꯕ ꯇꯥꯔꯒꯗꯤ ꯑꯩꯅ ꯃꯃꯥꯡ ꯆꯍꯤ ꯇꯨ ꯊꯥꯎꯖꯟ ꯇꯣꯏꯟꯇꯤ ꯇꯨꯗ ꯑꯩꯒꯤ ꯗꯦꯂꯤꯗ ꯂꯩꯕ ꯑꯩꯒꯤ ꯑꯟꯇꯤ ꯕꯤꯖꯤꯠ ꯇꯧꯕ ꯆꯠꯄꯗꯨꯅꯤ ꯑꯒ ꯇꯨ ꯊꯥꯎꯖꯟ ꯇꯣꯏꯟꯇꯤ ꯇꯨꯒꯤ ꯃꯦ ꯗꯦꯠ ꯇꯣꯏꯟꯇꯤ ꯁꯤꯛꯁ ꯑꯗꯨꯗ ꯆꯠꯂꯒ ꯑꯩ ꯊꯥ ꯃꯈꯥꯏꯃꯨꯛ ꯀꯩꯃꯨꯛ ꯂꯩꯔꯛꯈꯤ ꯑꯗꯨꯒꯤ ꯈꯣꯡꯆꯠꯁꯦ ꯑꯗꯨꯛꯀꯤ ꯃꯇꯤꯛ ꯑꯩꯉꯣꯟꯗ ꯃꯦꯃꯣꯔꯦꯕꯜ ꯑꯣꯏꯕ ꯈꯣꯡꯆꯠ ꯑꯃ ꯑꯣꯏꯈꯤ ꯀꯩꯒꯤꯅꯣ ꯍꯥꯏꯕ ꯃꯇꯝꯗ ꯑꯩ ꯄꯨꯟꯁꯤꯗ ꯐ꯭ꯂꯥꯏꯠ ꯇꯣꯡꯉꯒ ꯆꯠꯄ ꯈꯣꯠꯄ ꯍꯥꯏꯕꯁꯦ ꯀꯩꯁꯨ ꯆꯠꯆꯔꯛꯇꯦ ꯑꯗꯨꯕꯨ ꯍꯧꯖꯤꯛꯀꯤ ꯈꯣꯡꯆꯠꯁꯤꯗꯗꯤ ꯑꯩ ꯐ꯭ꯂꯥꯏꯠ ꯇꯣꯡꯉꯛꯇ ꯑꯗꯨꯒꯨꯝꯕꯒꯤ ꯀꯩꯒꯨꯝꯕ ꯍꯥꯟꯅ ꯃꯥꯡꯖꯧꯅꯕꯒꯤ ꯑꯦꯛꯁꯄꯤꯔꯦꯟꯁ ꯂꯩꯖꯗ꯭ꯔꯒꯁꯨ ꯑꯩ ꯏꯁꯥꯅ ꯉꯝꯅꯕ ꯂꯣꯏꯅ ꯍꯣꯠꯅꯔꯒ ꯏꯕꯟ ꯏꯌꯔꯄꯣꯠ ꯃꯅꯨꯡꯗꯐꯥꯎꯗ ꯀꯃꯥꯏꯅ ꯆꯦꯛ ꯏꯟ ꯇꯧꯒꯅꯤ ꯀꯃꯥꯏꯅ ꯇꯧꯒꯅꯤ ꯈꯣꯠꯀꯅꯤ ꯍꯥꯏꯕꯁꯦ ꯀꯩꯝꯇ ꯈꯪꯕ ꯅꯠꯇꯦ ꯑꯗꯨꯗꯒꯤꯗꯤ ꯑꯩ ꯎꯄꯥꯏ ꯑꯃ ꯇꯧꯔꯒ ꯑꯩꯁꯨ ꯑꯩ ꯉꯝꯖꯕꯤ ꯊꯣꯛꯄ ꯑꯩ ꯃꯤꯒꯤ ꯃꯇꯦꯡꯗꯗꯤ ꯂꯧꯔꯔꯣꯏ ꯑꯩ ꯑꯩ ꯊꯣꯛꯄ ꯑꯗꯨꯝ ꯍꯪꯉꯒ ꯑꯀꯣꯏꯕꯁꯦ ꯍꯪꯉꯒ ꯃꯥꯒꯤ ꯊꯦꯠꯂꯤꯕ ꯁꯥꯏꯟ ꯕꯣꯔꯗ ꯀꯩꯀꯥꯁꯦ ꯍꯪꯉꯒ ꯆꯠꯂꯒꯦꯅ ꯑꯩꯁꯦ ꯑꯗꯨꯃꯥꯏꯅ ꯇꯧꯔꯒ ꯆꯠꯈꯤ ꯍꯥꯏꯕ ꯇꯥꯔꯦ ꯑꯗꯨꯗꯨꯒ ꯗꯦꯂꯤꯗ ꯂꯦꯟ ꯇꯧꯕ ꯐꯥꯎꯗ ꯃꯣꯏꯒꯤ ꯏꯌꯔꯄꯣꯠꯁꯦ ꯇꯔꯃꯤꯅꯦꯜ ꯇꯨꯗ ꯇꯥꯈꯤꯕ ꯇꯔꯃꯤꯅꯦꯜ ꯇꯨꯗ ꯇꯥꯕꯁꯦ ꯏꯌꯔꯄꯣꯔꯠꯁꯦ ꯑꯗꯨꯛꯀꯤ ꯃꯇꯤꯛ ꯆꯥꯎꯋꯦ ꯆꯥꯎꯔꯒ ꯆꯥꯎꯕꯩ ꯃꯇꯤꯛ ꯑꯩꯉꯣꯟꯗꯁꯨ ꯌꯥꯝꯅ ꯉꯥꯎꯕꯗꯣ ꯀꯔꯣꯝꯗ ꯊꯣꯛꯇꯣꯏꯅꯣ ꯀꯔꯣꯝꯗ ꯆꯠꯇꯣꯏꯅꯣ ꯈꯣꯠꯇꯣꯏꯅꯣꯅ ꯑꯩꯁꯦ ꯈꯪꯗꯕꯗꯣ ꯑꯗꯣ ꯀꯣꯏꯉꯥꯎ ꯉꯥꯎꯔꯦ ꯑꯗꯨ ꯑꯣꯏꯔꯒꯁꯨ ꯀꯣꯏꯉꯥꯎ ꯉꯥꯎꯔꯁꯨ ꯂꯥꯁꯇ ꯎꯄꯥꯏ ꯑꯝ ꯇꯧꯔꯒ ꯑꯩ ꯃꯣꯏꯒꯤ ꯃ ꯒꯦꯠ ꯃꯄꯥꯟꯒꯤ ꯒꯦꯠꯇꯣ ꯌꯧꯅꯕꯐꯥꯎꯗꯤ ꯑꯩ ꯊꯣꯛꯂꯛꯑꯦ ꯊꯣꯛꯂꯛꯄꯁꯤꯗ ꯇꯦꯛꯁꯤ ꯕꯨꯛ ꯇꯧꯔꯒ ꯑꯩ ꯊꯦꯡꯉꯦ ꯀꯩ ꯐ꯭ꯂꯥꯏꯠ ꯂꯦꯟ ꯇꯧꯕꯗꯣ ꯊꯦꯡꯉꯒꯁꯨ ꯑꯩ ꯇꯦꯛꯁꯤꯀꯥꯗꯣ ꯕꯨꯛ ꯇꯧꯔꯒ ꯑꯃꯨꯛ ꯑꯩꯒꯤ ꯑꯟꯇꯤꯒꯤ ꯃꯅꯥꯛꯇ ꯄꯟꯗꯐ ꯅꯒꯔ ꯑꯛꯁꯔꯗꯝ ꯇꯦꯝꯄꯜ ꯃꯅꯥꯛꯇ ꯑꯩ ꯆꯠꯈꯤ ꯑꯗꯨꯒ ꯃꯣꯏꯗꯣ ꯁꯦꯡꯅ ꯃꯣꯏ ꯊꯕꯛꯇꯤ ꯆꯤꯟꯖꯩ ꯑꯗꯨ ꯑꯣꯏꯔꯒꯁꯨ ꯃꯣꯏ ꯃꯁꯥ ꯃꯁꯥꯒꯤ ꯊꯕꯛ ꯆꯠꯈ꯭ꯔꯒꯁꯨ ꯑꯩ ꯏꯁꯥ ꯏꯊꯟꯇ ꯑꯩ ꯍꯤꯟꯗꯤ ꯐꯥꯎꯗ ꯑꯩ ꯐꯖꯅ ꯈꯪꯗꯕꯅꯤ ꯑꯩ ꯏꯪꯂꯤꯁꯇ ꯐꯖꯅ ꯈꯪꯉꯒꯁꯨ ꯑꯩ ꯍꯤꯟꯗꯤꯗꯤ ꯐꯖꯅ ꯈꯪꯕ ꯉꯝꯗꯦ ꯑꯗꯨ ꯑꯣꯏꯕ ꯇꯥꯔꯒꯁꯨ ꯑꯩꯅ ꯑꯩꯒꯤ ꯉꯝꯅꯕ ꯍꯣꯠꯅꯔꯒ ꯍꯥꯏꯗꯤ ꯇꯦ ꯀꯣꯏꯕ ꯆꯠꯄꯗꯕꯨ ꯑꯣꯏꯔꯣ ꯏꯁꯟꯇ ꯃꯣꯏꯒꯤ ꯃꯇꯦꯡ ꯌꯥꯎꯗꯕꯤꯗ ꯏꯊꯟꯇ ꯆꯠꯈꯤ ꯁꯝꯅ ꯍꯥꯏꯔꯕꯗ ꯁꯥꯀꯦꯠ ꯁꯣꯄꯤꯡ ꯃꯣꯜ ꯑꯛꯁꯔꯗꯝ ꯇꯦꯝꯄꯜ ꯃꯅꯨꯡ ꯑꯗꯒꯤꯗꯤ ꯑꯩꯈꯣꯏꯒꯤ ꯔꯦꯗ ꯐꯣꯔꯠ ꯃꯅꯨꯡ ꯑꯗꯩ ꯖꯃꯥ ꯃꯥꯁꯖꯤꯠ ꯃꯅꯨꯡ ꯀꯩꯀꯥꯁꯦ ꯑꯩꯅ ꯉꯝꯅꯕ ꯇꯧꯔꯒ ꯀꯣꯏꯔꯛꯈꯤ ꯑꯗꯨꯗꯨꯒꯤ ꯑꯦꯛꯄꯤꯔꯤꯌꯦꯟꯁꯇꯣ ꯑꯗꯨꯛꯀꯤ ꯃꯇꯤꯛ ꯑꯩꯉꯣꯟꯗ ꯅꯤꯡꯁꯤꯡꯅꯤꯡꯉꯥꯏ ꯑꯣꯏꯕ ꯍꯥꯏꯕ ꯇꯥꯔꯦ ꯍꯥꯏꯕꯗꯤ ꯁꯤꯁꯦ ꯑꯩ ꯀꯩꯒꯤꯗꯃꯛꯇ ꯌꯥꯝꯅ ꯅꯤꯡꯁꯤꯡꯅꯤꯡꯅꯤꯡꯉꯥꯏ ꯑꯣꯏꯕ ꯍꯥꯏꯗꯤ ꯑꯀꯤꯕ ꯑꯃ ꯌꯥꯎꯗꯕꯤꯗ ꯁꯝꯅ ꯍꯥꯏꯔꯕꯗ ꯃꯄꯥꯟ ꯑꯩꯈꯣꯏ ꯃꯅꯤꯄꯨꯔꯒꯤ ꯃꯄꯥꯟꯗ ꯊꯣꯛꯂꯛꯄ ꯍꯥꯏꯕꯁꯤ ꯃꯤꯁꯤꯡꯁꯦ ꯇꯣꯉꯥꯟ ꯇꯣꯉꯥꯟꯕ ꯃꯈꯜꯒꯤ ꯃꯤ ꯊꯦꯡꯅꯗꯣꯏꯅꯤ ꯑꯗꯨ ꯑꯣꯏꯕ ꯇꯥꯔꯒꯁꯨ ꯑꯩ ꯃꯌꯥꯝ ꯑꯁꯦ ꯃꯥꯌꯣꯛꯅꯒꯦ ꯑꯩ ꯏꯁꯥ ꯏꯊꯟꯇ ꯍꯣꯠꯅꯖꯔꯒ ꯑꯩ ꯆꯠꯄ ꯉꯝꯒꯅꯤ ꯍꯥꯏꯕꯒꯤ ꯑꯁꯥꯗ ꯑꯩꯅ ꯆꯠꯈꯤꯕꯗꯣ ꯑꯗꯨꯗꯨꯒꯤ ꯑꯋꯥꯕ ꯅꯨꯡꯉꯥꯏ ꯍꯥꯏꯗꯤ ꯁꯝꯅ ꯍꯥꯏꯔꯕꯗ ꯇꯦꯛꯁꯤ ꯗ꯭ꯔꯥꯏꯕꯔꯗꯨꯒ ꯋꯥꯔꯤ ꯁꯥꯟꯅꯅꯕ ꯍꯣꯠꯅꯔꯛꯄ ꯃꯇꯝꯗ ꯑꯩꯅ ꯊꯦꯡꯅꯈꯤꯕ ꯑꯋꯥꯕ ꯈꯣꯠꯄ ꯃꯌꯥꯝ ꯑꯗꯨ ꯑꯣꯏꯔꯒꯁꯨ ꯃꯥꯒ ꯑꯩꯒ ꯍꯥꯏꯗꯤ ꯂꯥꯁꯇ ꯎꯄꯥꯏ ꯑꯝ ꯇꯧꯔꯒ ꯑꯩ ꯄꯥꯎ ꯐꯥꯎꯅꯈꯤꯕ ꯈꯣꯠꯈꯤꯕ ꯃꯌꯥꯝꯗꯣ ꯑꯗꯨ ꯑꯗꯨꯝ ꯑꯗꯣ ꯌꯥꯝꯅ ꯅꯤꯡꯁꯤꯡꯅꯤꯡꯉꯥꯏ ꯑꯣꯏꯕ ꯍꯥꯏꯕ ꯇꯥꯔꯦ